ꯑꯣ ꯍꯟꯗꯛ ꯑꯩꯅ ꯒꯦꯁ ꯏꯁꯇꯣꯞ ꯑꯃ ꯆꯦꯟꯕꯅꯦ ꯑꯣꯟꯂꯥꯏꯟꯗ ꯑꯗꯨꯒꯗꯤ ꯈꯤꯗꯪ ꯍꯥꯏꯗꯤ ꯁꯤꯖꯟꯅꯕꯗꯅꯦ ꯑꯩꯉꯣꯟꯗ ꯅꯨꯡꯉꯥꯏꯇꯕ ꯍꯥꯏꯗꯤ ꯃꯥꯏ ꯑꯟꯀꯝꯐꯣꯔꯇꯦꯕꯜ ꯑꯣꯏꯕꯗꯣ ꯑꯣꯏꯔꯝꯃꯦ ꯀꯔꯤꯒꯤꯅꯣ ꯍꯥꯏꯔꯀꯥꯟꯗ ꯑꯩꯈꯣꯏꯒꯤ ꯒꯦꯁꯀꯤ ꯃꯥꯒꯤ ꯐ꯭ꯔꯦꯝꯗꯣ ꯑꯩꯅ ꯍꯥꯟꯅꯗꯤ ꯑꯗꯨꯝ ꯏꯁꯇꯤꯜꯒꯤ ꯑꯗꯨꯃꯥꯏꯅ ꯀꯩꯅꯣ ꯍꯤꯠ ꯀꯔꯤ ꯍꯥꯏꯁꯤꯔꯥ ꯔꯦꯁꯤꯁꯇꯦꯟ ꯑꯣꯏꯕꯗꯣ ꯍꯧꯖꯤꯛꯀꯤꯗꯣ ꯑꯣꯏꯔꯒꯁꯨ ꯒ꯭ꯂꯥꯁꯀꯤ ꯑꯣꯏꯅ ꯑꯩꯅ ꯆꯦꯟꯕꯅꯦ ꯑꯗꯨꯒ ꯒ꯭ꯂꯥꯁꯇꯨꯁꯨ ꯈꯔ ꯂꯩꯔꯀꯥꯟꯗ ꯀ꯭ꯔꯦꯛ ꯂꯥꯛꯄ ꯍꯧꯔꯒ ꯑꯗꯨꯒ ꯃꯥꯒꯤ ꯀꯥꯏꯕ ꯍꯧꯔꯛꯄꯒꯤ ꯑꯗꯨꯒ ꯄꯣꯠꯆꯩ ꯍꯦꯛ ꯑꯔꯨꯝꯕ ꯈꯤꯇꯪ ꯀꯩꯅꯣ ꯇꯧꯔꯨꯀꯥꯟꯗ ꯒ꯭ꯂꯥꯁꯇꯨꯗ ꯅꯨꯡꯉꯥꯏꯇꯕ ꯀ꯭ꯔꯦꯛ ꯆꯠꯂꯛꯄ ꯑꯗꯨꯃꯥꯏꯅ ꯇꯧꯕ ꯌꯥꯎꯑꯦ ꯑꯗꯨꯗꯨꯒ ꯃꯥꯒꯤ ꯕꯔꯅꯔꯗꯨꯁꯨ ꯈꯤꯇꯪ ꯏꯁꯤꯡꯒꯨꯝꯕ ꯇꯥꯒꯤꯕ ꯑꯃꯣꯠꯄ ꯑꯃ ꯇꯥꯒꯤꯕ ꯃꯇꯝꯗ ꯑꯩꯅ ꯁꯦꯡꯗꯣꯛꯀꯦ ꯑꯗꯨꯃꯥꯏꯅ ꯇꯧꯕꯀꯥꯟꯗꯁꯨ ꯈꯤꯇꯪ ꯍꯥꯏꯗꯤ ꯅꯨꯡꯉꯥꯏꯇꯕ ꯍꯥꯏꯒꯗ꯭ꯔꯥ ꯑꯗꯨꯃꯥꯏꯅ ꯑꯣꯏꯅ ꯊꯣꯛꯑꯦ ꯑꯗꯨꯗꯨꯅ ꯁꯤꯃꯗꯤ ꯈꯤꯇꯪ ꯑꯩꯉꯣꯟꯗ ꯄꯦꯟꯗꯕ ꯄ꯭ꯔꯗꯛ ꯍꯥꯏꯕꯗꯣ ꯑꯗꯨꯗꯣ ꯑꯣꯏꯔꯦ